ꯍꯂꯣ ꯍꯂꯣ ꯇꯥꯏꯌꯦ ꯑꯣ ꯄꯣꯠ ꯈꯤꯇ ꯂꯧꯁꯤꯔꯥꯅ ꯇꯧꯕꯅꯦ ꯗꯨꯀꯥꯟꯗ ꯑꯆꯥ ꯑꯊꯛ ꯈꯔ ꯂꯧꯒꯦ ꯇꯧꯕꯅꯦ ꯑꯗꯨꯝ ꯑꯉꯥꯡꯁꯤꯡꯅ ꯆꯥꯕ ꯌꯥꯕ ꯈꯔ ꯑꯊꯨꯝꯕ ꯈꯔ ꯂꯧꯒꯦ ꯇꯧꯕꯅꯦ ꯍꯣꯍꯣꯏ ꯗꯨꯀꯥꯟꯗ ꯑꯣꯏꯅ ꯂꯥꯛꯆꯔꯒꯦ ꯑꯗꯨꯒ ꯈꯟꯖꯔꯒꯦ ꯑꯣ ꯍꯣꯏ ꯍꯣꯏ ꯐꯔꯦ ꯐꯔꯦ